ꯃꯇꯝꯒꯤ ꯃꯇꯨꯡ ꯏꯟꯅ ꯇꯦꯛꯅꯣꯂꯣꯖꯤ ꯊꯣꯛꯄꯗꯒꯤ ꯑꯩꯈꯣꯏꯒꯤ ꯀꯥꯟꯅꯕ ꯃꯌꯥꯝ ꯐꯪꯉꯦ ꯍꯥꯏꯕꯗꯤ ꯑꯩꯈꯣꯏꯅ ꯍꯧꯖꯤꯛ ꯐꯤꯔꯣꯜ ꯋꯥꯅ ꯁꯨꯕ ꯃꯇꯝꯗ ꯍꯧꯖꯤꯛꯇꯤ ꯋꯥꯁꯤꯡ ꯃꯦꯆꯤꯟ ꯊꯣꯔꯛꯈ꯭ꯔꯦ ꯔꯥꯏꯁ ꯀꯨꯀꯔ ꯊꯣꯔꯛꯑꯦ ꯑꯗꯨꯗ ꯅꯠꯇꯅ ꯒ꯭ꯌꯥꯁꯁꯨ ꯊꯣꯛꯂꯛꯈ꯭ꯔꯦ ꯃꯈꯜ ꯃꯈꯜꯒꯤ ꯃꯑꯣꯡꯒꯤ ꯇꯦꯛꯅꯣꯂꯣꯖꯤ ꯊꯣꯔꯛꯇꯨꯅ ꯑꯩꯈꯣꯏꯒꯤ ꯄꯨꯟꯁꯤ ꯂꯥꯏꯐꯇ ꯍꯧꯖꯤꯛ ꯑꯩꯈꯣꯏꯅ ꯍꯤꯡꯂꯤꯕ ꯄꯨꯟꯁꯤꯁꯤꯗ ꯀꯥꯟꯅꯕ ꯃꯇꯦꯡ ꯌꯥꯝ ꯐꯪꯍꯜꯂꯦ ꯑꯗꯨ ꯆꯠꯄ ꯃꯇꯝꯗꯁꯨ ꯍꯥꯟꯅꯗꯤ ꯈꯣꯡꯅ ꯆꯠꯄ ꯃꯇꯝ ꯂꯩꯌꯦ ꯅꯠꯇ꯭ꯔꯒꯁꯨ ꯑꯩꯈꯣꯏ ꯒꯥꯔꯤ ꯂꯩꯇꯕꯅꯤꯅ ꯋꯥꯅ ꯁꯟ ꯒꯥꯔꯤ ꯃꯊꯛꯇ ꯆꯠꯄ ꯃꯇꯝꯁꯨ ꯂꯩꯌꯦ ꯑꯗꯨ ꯇꯦꯛꯅꯣꯂꯣꯖꯤꯒꯤ ꯃꯇꯨꯡ ꯏꯟꯅ ꯑꯩꯈꯣꯏꯒꯤ ꯚꯤꯍꯤꯀꯜ ꯃꯈꯟ ꯃꯈꯟꯒꯤ ꯊꯣꯔꯛꯑꯦ ꯑꯗꯨꯗ ꯑꯗꯨꯝ ꯆꯠꯂꯒ ꯅꯨꯡꯉꯥꯏꯕ ꯐꯪꯉꯦ ꯑꯗꯨꯅ ꯇꯦꯛꯅꯣꯂꯣꯖꯤꯒꯤ ꯀꯥꯟꯅꯕ ꯍꯥꯏꯕꯁꯦ ꯍꯧꯖꯤꯛ ꯃꯇꯝꯗ ꯑꯩꯈꯣꯏ ꯍꯤꯡꯕꯒꯤ ꯄꯨꯟꯁꯤꯗ ꯌꯥꯝ ꯀꯥꯟꯅꯕ ꯐꯪꯍꯜꯂꯦ